ꯍꯧꯖꯤꯛ ꯍꯣꯡꯂꯛꯂꯤꯕ ꯃꯥꯂꯦꯝ ꯑꯁꯤꯒꯤ ꯃꯇꯥꯡꯗ ꯍꯥꯏꯔꯕꯗꯤ ꯅꯣꯡꯃ ꯅꯣꯡꯃꯒꯤ ꯐꯖꯔꯕ ꯃꯥꯂꯦꯝ ꯑꯁꯤꯕꯨ ꯃꯥꯡꯊꯕ ꯍꯧꯔꯛꯂꯤ ꯃꯗꯨꯗꯤ ꯎꯃꯪ ꯈꯣꯛꯊꯣꯛꯄ ꯍꯋꯥ ꯅꯨꯡꯁꯤꯠ ꯏꯌꯥꯔ ꯄꯣꯂꯨꯁꯟ ꯅꯣꯡꯃ ꯅꯣꯡꯃꯒꯤ ꯍꯦꯟꯒꯠꯂꯛꯄ ꯅꯣꯡꯖꯨ ꯅꯨꯡꯁꯥ ꯀꯌꯥ ꯈꯦꯠꯅꯔꯛꯄ ꯑꯃꯗꯤ ꯅꯣꯡꯃ ꯅꯣꯡꯃꯒꯤ ꯃꯁꯤꯡ ꯍꯦꯟꯒꯠꯂꯛꯄꯅ ꯃꯥꯂꯦꯝꯒꯤ ꯐꯖꯕ ꯑꯁꯤ ꯅꯣꯡꯃ ꯅꯣꯡꯃꯒꯤ ꯃꯥꯡꯊꯕ ꯍꯦꯜꯂꯛꯂꯤ ꯃꯔꯝ ꯑꯁꯤꯅ ꯑꯩꯈꯣꯏ ꯃꯌꯥꯝꯅ ꯆꯥꯎꯈꯠꯅꯕꯒꯤꯗꯃꯛꯇ ꯄꯥꯝꯕꯩ ꯈꯔ ꯁꯤꯖꯤꯟꯅꯔꯒ ꯃꯥꯂꯦꯝ ꯑꯁꯤꯕꯨ ꯃꯥꯡꯗꯅꯕꯒꯤꯗꯃꯛꯇ ꯍꯣꯠꯅꯒꯗꯕꯅꯤ ꯃꯥꯂꯦꯝ ꯑꯁꯦ ꯑꯗꯨꯒꯤ ꯃꯇꯤꯛ ꯃꯥꯡꯊꯔꯦ ꯍꯥꯏꯕ ꯌꯥꯔꯦ